ꯑꯩꯅ ꯍꯦꯟꯅ ꯏꯕ ꯄꯥꯝꯕ ꯍꯤꯔꯝꯁꯤꯡꯒꯤ ꯃꯇꯥꯡꯗ ꯍꯥꯏꯔꯒꯗꯤ ꯍꯧꯖꯤꯛ ꯍꯧꯖꯤꯛ ꯊꯣꯛꯂꯤꯕ ꯂꯩꯕꯥꯛꯀꯤ ꯇꯪꯗꯨ ꯂꯩꯇꯥꯗꯅ ꯂꯩꯔꯤꯕ ꯐꯤꯕꯝ ꯑꯁꯤꯒꯤ ꯃꯇꯥꯡꯗꯅꯤ ꯑꯩꯍꯥꯛꯅ ꯈꯨꯟꯅꯥꯏꯗ ꯍꯥꯏꯅꯤꯡꯂꯤꯕꯁꯦ ꯖꯥꯇꯤ ꯑꯃꯒ ꯑꯃꯒ ꯅꯨꯡꯁꯤ ꯆꯥꯟꯅꯅ ꯍꯥꯟꯅꯗꯒꯤ ꯂꯩꯔꯛꯄ ꯃꯅꯤꯄꯨꯔ ꯑꯗꯨꯕꯨ ꯍꯟꯖꯤꯟꯍꯟꯕ ꯄꯥꯝꯃꯤ